ꯁꯦꯡꯅ ꯏꯔꯝꯗꯝ ꯑꯁꯤꯗ ꯁꯤꯟꯅꯥꯏꯕꯁꯤꯡ ꯑꯁꯤꯕꯨ ꯌꯣꯛꯈꯠꯅꯕꯒꯤꯗꯃꯛꯇ ꯂꯧꯈꯠꯂꯤꯕ ꯊꯧꯗꯥꯡꯁꯤꯡ ꯍꯥꯏꯔꯒꯗꯤ ꯑꯩꯈꯣꯏꯒꯤ ꯃꯅꯤꯄꯨꯔꯒꯤ ꯃꯨꯈꯃꯟꯇ꯭ꯔꯤꯅ ꯂꯧꯈꯜꯂꯛꯄ ꯁꯤ ꯑꯦꯝ ꯑꯦ ꯇꯤ ꯆꯤꯞ ꯃꯤꯅꯤꯁꯇꯔ ꯑꯥꯔꯇꯤꯁꯁꯤꯡꯒꯤ ꯇꯦꯡꯕꯥꯡ ꯐꯟꯅꯆꯤꯡꯕ ꯑꯃꯗꯤ ꯑꯩꯈꯣꯏꯒꯤ ꯃꯤꯅꯤꯁꯇ꯭ꯔꯤ ꯑꯣꯐ ꯀꯜꯆꯔꯗꯒꯤ ꯐꯪꯕ ꯑꯩꯈꯣꯏꯒꯤ ꯄ꯭ꯔꯣꯖꯦꯛ ꯃꯆꯥ ꯃꯆꯥꯁꯤꯡ ꯑꯃꯗꯤ ꯁ꯭ꯀꯣꯂꯔꯁꯤꯞꯁꯤꯡ ꯑꯁꯤꯗ ꯑꯩꯈꯣꯏꯕꯨ ꯁꯔꯨꯛ ꯌꯥꯍꯟꯗꯨꯅ ꯌꯣꯛꯈꯠꯄ ꯑꯁꯤꯅꯤ ꯃꯁꯤꯗ ꯅꯠꯇꯅ ꯑꯩꯈꯣꯏꯒꯤ ꯏꯔꯝꯗꯝ ꯑꯁꯤꯒꯤ ꯑꯣꯏꯅ ꯍꯥꯏꯔꯒꯗꯤ ꯑꯩꯈꯣꯏꯒꯤ ꯁ꯭ꯀꯨꯜ ꯀꯣꯂꯦꯁꯁꯤꯡꯗ ꯃꯍꯩ ꯇꯝꯐꯝꯁꯤꯡ ꯃꯍꯩ ꯇꯝꯐꯝꯁꯪꯁꯤꯡꯗ ꯄꯥꯏꯈꯠꯂꯤꯕ ꯊꯧꯗꯥꯡꯁꯤꯡ ꯑꯁꯤꯁꯨ ꯌꯥꯝꯅ ꯆꯥꯎꯅ ꯂꯩꯔꯤ ꯃꯁꯤ ꯄꯨꯝꯅꯃꯛꯁꯤꯒꯤ ꯃꯊꯛꯇ ꯈ꯭ꯋꯥꯏꯗꯒꯤ ꯆꯥꯎꯅ ꯊꯧꯗꯥꯡ ꯄꯨꯔꯤꯕꯗꯤ ꯑꯥ ꯁꯤꯟꯅꯥꯏꯕꯁꯤꯡꯅ ꯃꯈꯣꯏꯒꯤ ꯌꯨꯝꯗ ꯑꯃꯗꯤ ꯃꯍꯥꯛꯅ ꯁꯤꯟꯖꯕ ꯃꯐꯝꯁꯤꯡ ꯀꯌꯥ ꯑꯃꯗ ꯑꯉꯥꯡꯁꯤꯡꯕꯨ ꯅꯧꯔꯤꯕ ꯅꯍꯥꯔꯣꯜꯁꯤꯡꯕꯨ ꯈꯣꯝꯒꯠꯇꯨꯅ ꯁꯤꯟꯁꯤꯡ ꯑꯁꯤꯕꯨ ꯍꯦꯟꯅ ꯃꯌꯦꯛ ꯁꯦꯡꯅ ꯇꯥꯛꯄ ꯑꯁꯤ ꯌꯥꯝꯅ ꯆꯥꯎꯕ ꯊꯧꯗꯥꯡ ꯑꯃꯅꯤ ꯍꯥꯏꯅ ꯂꯧꯖꯩ